ꯃꯅꯤꯄꯨꯔꯗ ꯂꯥꯏꯔꯤꯛ ꯂꯥꯏꯁꯨ ꯇꯝꯕꯗ ꯊꯦꯡꯅꯔꯤꯕ ꯑꯋꯥꯕꯁꯤꯡ ꯃꯔꯨ ꯑꯣꯏꯅ ꯈꯔ ꯍꯥꯏꯔꯕꯗ ꯍꯧꯖꯤꯛ ꯍꯧꯖꯤꯛ ꯂꯩꯔꯤꯕ ꯁ꯭ꯇꯦꯠꯁꯤꯗ ꯊꯣꯛꯂꯤꯕ ꯆꯔꯥꯡꯅꯕ ꯍꯥꯏꯕꯗꯤ ꯕꯟ ꯇꯧꯕ ꯕ꯭ꯂꯣꯀꯦꯠ ꯇꯧꯕ ꯑꯗꯨꯒꯤꯁꯨ ꯃꯔꯛꯇ ꯑꯀꯟ ꯑꯀꯟꯕ ꯃꯑꯣꯡꯒꯤ ꯆꯠꯊꯔꯤꯕ ꯂꯥꯟꯁꯤꯡꯁꯤꯅ ꯑꯩꯈꯣꯏꯒꯤ ꯑꯉꯥꯡꯁꯤꯡꯗꯥ ꯂꯥꯏꯔꯤꯛ ꯂꯥꯏꯁꯨ ꯇꯝꯕꯗꯥ ꯑꯀꯥꯏꯕ ꯌꯥꯝꯅ ꯄꯤ ꯑꯗꯨꯒꯤ ꯃꯊꯛꯇꯥ ꯍꯧꯖꯤꯛꯀꯤ ꯃꯔꯨ ꯑꯣꯏꯕꯥ ꯑꯔꯨꯕ ꯐꯤꯕꯝ ꯑꯃꯗ ꯂꯩꯔꯕ ꯃꯇꯝꯁꯤꯗ ꯏꯟꯇꯔꯅꯦꯠꯀꯤ ꯊꯤꯡꯖꯤꯟꯈꯤꯕ ꯑꯁꯤꯅ ꯑꯣꯟꯂꯥꯏꯟ ꯀ꯭ꯂꯥꯁ ꯇꯧꯍꯟꯕꯗ ꯅꯠꯇ꯭ꯔꯒ ꯑꯉꯥꯡꯁꯤꯡꯁꯤꯅ ꯃꯈꯣꯏꯅ ꯑꯄꯥꯝꯕ ꯀꯔꯤꯒꯨꯝꯕ ꯑꯃ ꯈꯪꯂꯛꯇꯕ ꯃꯇꯝꯗ ꯏꯟꯇꯔꯅꯦꯠꯀꯤ ꯃꯇꯦꯡ ꯂꯧꯅꯤꯡꯕ ꯃꯇꯝꯗ ꯂꯧꯕ ꯐꯪꯉꯛꯇꯕꯗ ꯃꯈꯣꯏꯗ ꯂꯥꯏꯔꯤꯛ ꯂꯥꯏꯁꯨ ꯇꯝꯍꯟꯕꯒꯤ ꯊꯦꯡꯅꯕ ꯑꯋꯥꯕꯗꯨ ꯑꯣꯏꯍꯜꯂꯤ ꯑꯃꯔꯣꯝꯗ ꯑꯃꯨꯛ ꯌꯦꯡꯂꯨꯔꯒ ꯄ꯭ꯔꯥꯏꯕꯦꯠ ꯁ꯭ꯀꯨꯜꯁꯤꯡꯗ ꯐꯤꯁꯤꯡ ꯌꯥꯝꯅ ꯋꯥꯡꯈꯠꯂꯛꯄ ꯑꯗꯨꯅ ꯃꯔꯝ ꯑꯣꯏꯗꯅ ꯂꯥꯏꯔꯔꯕ ꯑꯉꯥꯡꯁꯤꯡꯗꯗꯤ ꯑꯃꯨꯛ ꯂꯥꯏꯔꯤꯛ ꯂꯥꯏꯁꯨ ꯇꯝꯕꯗ ꯑꯋꯥꯕ ꯀꯌꯥ ꯊꯦꯡꯅꯍꯜꯂꯤ ꯁ꯭ꯀꯨꯜ ꯐꯖꯟꯅ ꯀꯥꯕ ꯉꯝꯍꯟꯗꯦ ꯃꯇꯝ ꯈꯔ ꯁ꯭ꯀꯨꯜ ꯀꯥꯔꯝꯂꯒ ꯇꯣꯛꯈꯤꯕ ꯑꯉꯥꯡ ꯃꯁꯤꯡ ꯌꯥꯝꯅ ꯂꯩ ꯑꯗꯨꯒ ꯒꯣꯃꯦꯟ ꯁ꯭ꯀꯨꯜꯁꯤꯡꯗ ꯀꯥꯅꯤꯡꯗꯕ ꯃꯔꯝꯗꯤ ꯄ꯭ꯔꯥꯏꯕꯦꯠ ꯁ꯭ꯀꯨꯜꯒꯤ ꯗ ꯇꯝꯍꯟꯅꯤꯡꯕ ꯃꯃꯥ ꯃꯄꯥꯁꯤꯡꯁꯤꯅ ꯄ꯭ꯔꯥꯏꯕꯦꯠ ꯁ꯭ꯀꯨꯜꯗ ꯇꯝꯍꯟꯅꯤꯡꯕ ꯑꯗꯨꯒꯨꯝꯕꯁꯤꯡꯁꯤꯅ ꯃꯔꯝ ꯑꯣꯏꯔꯒ ꯑꯗꯨꯒ ꯑꯃꯨꯛ ꯉꯁꯥꯏꯒꯤ ꯐꯤ ꯋꯥꯡꯂꯛꯄ ꯑꯁꯤꯅ ꯃꯔꯝ ꯑꯣꯏꯔꯀꯥꯟꯁꯤꯗ ꯑꯃꯨꯛ ꯑꯉꯥꯡꯁꯤꯡꯁꯤ ꯂꯥꯏꯔꯤꯛ ꯇꯝꯍꯟꯕꯗ ꯌꯥꯝꯅ ꯑꯋꯥꯕ ꯑꯃ ꯑꯣꯏꯍꯜꯂꯤ ꯑꯗꯨꯒ ꯃꯁꯤ ꯃꯌꯥꯝꯁꯤꯗꯒꯤ ꯊꯣꯂꯛꯄ ꯐꯣꯜ ꯑꯣꯏꯅ ꯏꯪꯈꯠꯂꯛꯂꯤꯕ ꯅꯍꯥꯁꯤꯡꯒꯤ ꯃꯔꯛꯇ ꯅꯤꯁꯥ ꯆꯥꯕ ꯑꯗꯨꯒ ꯉꯥꯎꯁꯤꯟꯅꯗꯅ ꯂꯥꯏꯔꯤꯛ ꯇꯝꯅꯤꯡꯂꯛꯇꯕ ꯁꯤꯒꯨꯝꯕ ꯃꯈꯜ ꯃꯈꯥ ꯀꯌꯥꯒꯤ ꯐꯠꯇꯕ ꯐꯣꯜ ꯀꯌꯥ ꯊꯣꯛꯍꯜꯂꯤ